ꯍꯜꯂꯣ ꯁꯤ ꯑꯣ ꯀꯩꯅꯣꯔ ꯀꯛꯆꯤꯡ ꯒꯥꯔꯗꯦꯟꯒꯤ ꯀꯥꯎꯟꯇꯔ ꯑꯣꯏꯕꯤꯔ꯭ꯕ ꯑꯣ ꯅꯣꯏꯒꯤꯁꯤꯕꯨ ꯀꯔꯤ ꯀꯔꯤ ꯅꯨꯃꯤꯠꯀꯨꯝꯕꯗ ꯍꯥꯡꯕꯅꯣ ꯅꯨꯡꯇꯤꯒꯤ ꯑꯗꯨꯝ ꯂꯥꯛꯄ ꯌꯥꯕ꯭ꯔꯥ ꯒꯥꯔꯗꯦꯟꯁꯤꯕꯣ

ꯀꯩ ꯅꯨꯃꯤꯠꯅꯣ ꯂꯣꯜꯂꯤꯁꯤꯅ ꯅꯤꯡꯊꯧꯀꯥꯕ ꯅꯨꯃꯤꯠꯁꯦ ꯑꯣ ꯑꯇꯩꯗꯤ ꯂꯣꯏ ꯍꯥꯡꯉꯦꯕ ꯑ ꯃꯥ ꯇꯤꯛꯀꯦꯠ ꯃꯃꯜꯅ ꯀꯌꯥ ꯑꯣꯏꯔꯕꯅꯣ ꯅꯣꯏꯒꯤꯁꯤꯕꯣ ꯂꯨꯄꯥ ꯀꯨꯟꯊ꯭ꯔꯥ ꯀꯨꯟꯊ꯭ꯔꯥ ꯃꯊꯛꯇ ꯑꯩꯈꯣꯏ ꯀꯩꯅꯣꯒꯨꯝꯕ ꯒꯥꯔꯤ ꯄꯥꯔꯛꯀꯨꯝꯕ ꯀꯩꯒꯨꯝꯕ ꯑꯗꯨꯝ ꯊꯧꯒꯠꯄ ꯌꯥꯕ꯭ꯔꯥ ꯀꯌꯥꯝ ꯁꯥꯡꯅ ꯋꯥꯡꯅ ꯊꯧꯒꯠꯄ ꯌꯥꯒꯦ

ꯑꯗꯨꯗꯩ ꯃꯊꯛꯇ ꯀꯩꯅꯣꯒꯨꯝꯕ ꯑꯩꯈꯣꯏꯒꯤ ꯍꯣꯇꯦꯜꯒꯨꯝꯕ ꯀꯩꯒꯨꯝꯕ ꯆꯥꯐꯝ ꯊꯛꯄꯝ ꯀꯩꯗꯧꯕꯒꯨꯝꯕ ꯑꯗꯨꯝꯕ ꯂꯩꯕ꯭ꯔꯣ ꯀꯃꯥꯏꯅ ꯇꯧꯒꯦ ꯀꯔꯤ ꯀꯔꯤ ꯐꯦꯁꯤꯂꯤꯇꯤ ꯂꯩꯒꯦ

ꯑꯣ ꯃꯊꯛꯇꯗꯤ ꯂꯩꯇꯦꯕ ꯑꯗꯨꯗꯩ ꯃꯔꯨ ꯑꯣꯏꯅ ꯑꯩꯈꯣꯏꯒꯤ ꯀꯔꯤ ꯀꯔꯤ ꯑꯩꯈꯣꯏꯒꯤ ꯂꯩ ꯀꯔꯤ ꯀꯔꯤ ꯐꯖꯕ ꯚꯦꯔꯥꯏꯇꯤ ꯃꯈꯟ ꯀꯔꯤ ꯀꯔꯤ ꯐꯖꯕ ꯀꯔꯤ ꯀꯔꯤ ꯊꯥꯕꯅꯣ ꯑꯌꯥꯝꯕꯅ ꯀꯔꯤ ꯀꯔꯤ ꯂꯩꯒꯦ ꯑꯩꯁꯦ ꯑꯝꯇꯪ ꯀꯥꯗ꯭ꯔꯤꯕꯀꯣ ꯑꯗꯨꯒꯤ ꯁꯨꯝ ꯑꯉꯥꯡꯁꯤꯡꯒ ꯇꯧꯔꯒ ꯐꯦꯃꯤꯂꯤ ꯑꯣꯏꯅ ꯂꯥꯛꯀꯦ ꯇꯧꯕꯅꯦ ꯀꯔꯤ ꯀꯔꯤ ꯂꯩ ꯃꯈꯜꯒꯨꯝꯕ ꯀꯔꯤ ꯀꯔꯤ ꯊꯥꯒꯦ ꯃꯔꯨ ꯑꯣꯏꯅ ꯀꯔꯤ ꯀꯔꯤ ꯂꯩꯅꯣ ꯍꯧꯖꯤꯛ ꯊꯥꯔꯤꯁꯦ ꯎꯝ

ꯑꯣ ꯔꯤꯀ꯭ꯔꯦꯌꯦꯁꯟꯒꯤ ꯑꯩꯈꯣꯏꯒꯤ ꯑꯉꯥꯡꯒꯤ ꯁꯥꯟꯅꯐꯝꯒꯨꯝꯕ ꯀꯔꯤꯒꯨꯝꯕꯒꯨꯝꯕ ꯑꯗꯨꯝꯕꯗꯤ ꯂꯩꯕ꯭ꯔꯣ ꯑꯉꯥꯡꯒꯤ ꯁꯥꯟꯅꯐꯝ ꯂꯩꯌꯦ ꯑꯣ ꯆꯤꯡꯁꯤ ꯑꯩꯈꯣꯏꯒꯤ ꯑꯩ ꯀꯌꯥꯝ ꯀꯥꯔ ꯃꯇꯨꯡꯗ ꯑꯩꯈꯣꯏ ꯄꯥꯔꯛꯀꯤꯡꯁꯤꯅ ꯑꯗꯨꯝ ꯀꯌꯥꯝ ꯇꯪꯈꯥꯏ ꯑꯗ꯭ꯋꯥꯏꯗ ꯈꯥꯝꯗꯣꯏꯔ ꯑꯩꯈꯣꯏ ꯒꯥꯔꯤꯁꯦ ꯈꯣꯡꯅ ꯀꯌꯥꯝ ꯁꯥꯡꯅ ꯀꯥꯈꯠꯂꯛꯀꯗꯣꯏꯅꯣ ꯀꯃꯥꯏꯅ ꯇꯧꯕꯅꯣ ꯃꯁꯤꯒꯤꯁꯤ

ꯑꯣ ꯑꯗ ꯑꯩꯈꯣꯏꯅ ꯀꯩꯅꯣꯒꯨꯝꯕ ꯑꯩꯈꯣꯏꯒꯤ ꯁꯨꯝ ꯂꯩ ꯆꯥꯔꯒꯨꯝꯕ ꯀꯩꯒꯨꯝꯕ ꯈꯔ ꯂꯧꯊꯣꯛ ꯂꯧꯁꯤꯟ ꯇꯧꯕ ꯌꯥꯕ ꯑꯗꯨꯝꯕꯒꯤ ꯐꯦꯁꯤꯂꯤꯇꯤꯒꯨꯝꯕ ꯈꯨꯗꯣꯡ ꯆꯥꯕꯒꯨꯝꯕꯗꯤ ꯂꯩꯕ꯭ꯔꯥ ꯀꯃꯥꯏꯅ ꯇꯧꯏ ꯅꯣꯏ ꯂꯩꯒꯤ ꯆꯥꯔ ꯆꯥꯔ ꯑꯁꯨꯛ ꯁꯦꯝꯃꯒ ꯂꯩꯕ ꯂꯩꯗꯅ ꯑꯗꯨꯝꯕꯒꯨꯝꯕꯗꯤ ꯂꯩꯕ꯭ꯔꯥ ꯀꯃꯥꯏꯅ ꯇꯧꯏ ꯂꯩꯇꯕ꯭ꯔꯥ

ꯑꯣ ꯑꯩ ꯂꯩ ꯃꯈꯜ ꯈꯔ ꯁꯨꯝ ꯑꯅꯧꯕ ꯈꯔ ꯑꯉꯥꯡꯁꯤꯡꯅ ꯍꯥꯏꯕ ꯑꯗꯨꯒꯤ ꯁꯨꯝ ꯄꯥꯝꯕ ꯑꯗꯨꯒꯤꯅꯤꯗ ꯑꯗꯣ ꯐꯔꯦ ꯉꯁꯤ ꯅꯣꯡ ꯅꯤꯅꯤ ꯂꯩꯔꯒ ꯑꯩꯈꯣꯏ ꯑꯗꯨꯝ ꯂꯥꯛꯅꯕ ꯅꯣꯏ ꯄꯨꯡ ꯀꯌꯥꯗꯒꯤ ꯀꯌꯥꯐꯥꯎꯕ ꯍꯥꯡꯏ ꯑꯌꯨꯛ ꯄꯨꯡ ꯀꯌꯥꯗꯒꯤ ꯍꯥꯡꯕ ꯅꯣꯏꯁꯦ ꯑꯣ ꯐꯔꯦ ꯐꯔꯦ ꯑꯩ ꯉꯁꯤ ꯅꯣꯡ ꯅꯤꯅꯤꯁꯤꯗ ꯂꯥꯛꯅꯕ ꯇꯧꯒꯦ ꯑꯗꯨꯝ ꯐꯔꯦ ꯐꯔꯦ ꯍꯣ ꯍꯣꯏ ꯊꯝꯃꯦ ꯊꯝꯃꯦ ꯌꯥꯝ ꯌꯥꯝ ꯅꯨꯡꯉꯥꯏꯔꯦ ꯊꯝꯃꯦ ꯊꯝꯃꯦ ꯍꯣꯏ ꯍꯣꯏ